ꯄꯦꯇ꯭ꯔꯣꯜꯒꯤ ꯃꯃꯜ ꯍꯦꯟꯒꯠꯂꯛꯄꯅ ꯕꯥꯏꯛ ꯊꯧꯔꯤꯕ ꯑꯩꯈꯣꯏꯗ ꯑꯀꯥꯏꯕ ꯃꯌꯥꯝ ꯑꯃ ꯄꯤ ꯄꯦꯇ꯭ꯔꯣꯜꯒꯤ ꯃꯃꯜꯁꯤꯅ ꯋꯥꯡꯈꯠꯂꯛꯄꯅ ꯄꯩꯁꯥꯒꯤ ꯄ꯭ꯔꯣꯕ꯭ꯂꯦꯝ ꯃꯌꯥꯝ ꯂꯥꯛꯏ ꯄꯩꯁꯥꯒꯤ ꯄ꯭ꯔꯣꯕ꯭ꯂꯦꯝ ꯂꯩꯕꯅꯤꯅ ꯑꯩꯍꯥꯛꯅ ꯃꯅꯤꯄꯨꯔꯒꯤ ꯀꯥꯆꯤꯟ ꯀꯣꯌꯥ ꯆꯠꯄꯗ ꯄꯦꯇ꯭ꯔꯣꯜꯒꯤ ꯃꯃꯜꯁꯤꯅ ꯋꯥꯡꯈꯠꯂꯛꯄꯅꯤꯅ ꯆꯠꯄ ꯉꯝꯗꯦ ꯑꯗꯨꯒ ꯊꯥꯎ ꯀꯥ ꯍꯦꯟꯅ ꯁꯤꯖꯤꯟꯅꯕꯅ ꯑꯩꯈꯣꯏꯒꯤ ꯑꯦꯠꯃꯣꯁꯐꯤꯌꯥꯔ ꯍꯥꯏꯕꯗꯤ ꯑꯀꯣꯏꯕꯒꯤ ꯏꯁꯤꯡ ꯅꯨꯡꯁꯤꯠ ꯃꯣꯠꯂꯛꯄ ꯁꯦꯡꯂꯛꯇꯕꯅ ꯂꯥꯏꯅꯥ ꯇꯤꯟꯅ ꯃꯌꯥꯝ ꯑꯃ ꯀꯣꯛꯂꯛꯏ ꯑꯗꯨꯅ ꯊꯥꯎ ꯀꯥ ꯍꯦꯟꯅ ꯁꯤꯖꯤꯟꯅꯕꯅ ꯑꯅꯧ ꯑꯅꯧꯕ ꯃꯈꯜꯒꯤ ꯂꯥꯏꯅꯥ ꯃꯌꯥꯝ ꯑꯃ ꯁꯣꯛꯍꯟꯕꯅ ꯃꯔꯝ ꯑꯣꯏꯗꯨꯅ ꯑꯀꯥꯏꯕ ꯃꯌꯥꯝ ꯑꯃ ꯄꯤ